ꯍꯂꯣ ꯑꯣ ꯃꯥꯅꯤ ꯌꯥꯎꯋꯦ ꯌꯥꯎꯋꯦ ꯀꯩꯀꯩ ꯀꯔꯤ ꯀꯔꯤ ꯀꯔꯝ ꯀꯔꯝꯕꯅꯣ ꯍꯥꯏꯕꯤꯔꯛꯑꯣ ꯑꯄꯥꯝ ꯑꯄꯥꯝꯕ ꯎꯝ ꯎꯝ ꯍꯥꯏꯔꯛꯑꯣ ꯍꯥꯏꯔꯛꯑꯣ ꯅꯝꯕꯔꯗꯣ ꯀꯌꯥ ꯀꯌꯥꯅꯣ ꯄꯤꯁꯅ ꯀꯌꯥ ꯀꯌꯥ ꯑꯣꯏꯗꯣꯏꯅꯣ ꯑ ꯑ ꯑ ꯑꯧ ꯌꯥꯎꯋꯦ ꯑꯗꯣ ꯅꯣꯏꯅ ꯄꯥꯝꯕ ꯈꯣꯡꯎꯞꯁꯦ ꯃꯥꯏ ꯃꯥꯏꯒꯤ ꯀꯝꯄꯦꯅꯤ ꯇꯣꯉꯥꯟ ꯇꯣꯉꯥꯟꯕ ꯂꯩꯌꯦꯕꯀꯣ ꯑꯗꯣ ꯀꯔꯝꯕ ꯀꯝꯄꯦꯅꯤ ꯄꯥꯝꯃꯤꯅꯣ ꯎꯝ ꯎꯝ ꯎꯝ ꯌꯥꯏꯌꯦ ꯌꯥꯏꯌꯦ ꯑꯗꯨꯁꯨ ꯎꯝ ꯑꯥ ꯑꯥ ꯎꯝ ꯎꯝ ꯎꯝ ꯑꯣ ꯐ꯭ꯂꯦꯠꯀꯨꯝꯕꯁꯤꯗꯤ ꯄꯥꯝꯕ꯭ꯔ ꯑꯗꯨ ꯅꯠꯇ꯭ꯔꯒ ꯈꯨꯅꯤꯡ ꯈꯤꯇꯪ ꯌꯥꯎꯕꯤ ꯄꯥꯝꯃꯤꯔꯣ ꯑꯥ ꯑ ꯎꯝ ꯎꯝ ꯍꯥꯏꯔꯛꯑꯣ ꯍꯥꯏꯔꯛꯑꯣ ꯑꯄꯥꯝꯕꯈꯩ ꯍꯥꯏꯔꯛꯎꯁꯦ ꯂꯣꯏ ꯂꯩꯔꯦ ꯑ ꯎꯝ ꯍꯥꯞꯄꯛꯀꯦ ꯍꯥꯞꯄꯛꯀꯦ ꯎꯝ ꯑꯥ ꯑꯅꯤꯗꯨꯝ ꯂꯩꯔꯦ ꯑꯧ ꯎꯝ ꯌꯥꯎꯔꯤ ꯌꯥꯎꯔꯤ ꯚꯥꯏꯔꯤ ꯑꯃ ꯌꯥꯎꯔꯤ